ꯃꯣꯏꯒꯤ ꯊꯕꯛ ꯂꯣꯏꯅꯤꯉꯥꯏꯒꯤ ꯃꯑꯣꯡꯗ ꯀ꯭ꯋꯥꯂꯤꯇꯤ ꯃꯦꯟꯇꯦꯟ ꯇꯧꯗꯅ ꯁꯥꯕꯤꯔꯝꯕ ꯍꯥꯏꯇꯥꯔꯦꯅꯦ ꯑꯗꯨꯒꯨꯝꯕ ꯃꯌꯥꯝ ꯑꯃ ꯂꯩ ꯑꯗꯒꯤ ꯑꯩꯈꯣꯏꯒꯤ ꯗ꯭ꯔꯦꯟꯁꯤ ꯌꯥꯝꯅ ꯁꯥꯕ ꯅꯠꯇ꯭ꯔꯦ ꯗ꯭ꯔꯦꯟꯁꯦ ꯁꯥꯗ ꯌꯥꯗꯕ ꯁꯣꯔꯣꯛ ꯃꯄꯥꯟꯗ ꯈꯔꯈꯛ ꯁꯥꯔꯒ ꯂꯩꯔꯛ ꯈꯨꯜꯂꯛ ꯀꯝꯄꯜꯁꯔꯤ ꯑꯣꯏꯅ ꯑꯩꯈꯣꯏꯒꯤ ꯁꯥꯒꯗꯕ ꯗ꯭ꯔꯦꯟꯁꯤꯡꯁꯦ ꯁꯥꯕꯤꯗ꯭ꯔꯕꯅꯤꯅ ꯑꯁꯨꯛꯀꯤ ꯃꯇꯤꯛ ꯏꯁꯤꯡ ꯏꯆꯥꯎ ꯅꯣꯡ ꯆꯨꯔꯛꯄ ꯃꯇꯝꯗ ꯏꯁꯤꯡ ꯏꯆꯥꯎ ꯑꯣꯏꯕ ꯑꯗꯒꯤ ꯀꯔꯤꯒꯨꯝꯕ ꯅꯣꯡ ꯈꯤꯇꯪ ꯆꯨꯔꯛꯑꯒꯁꯨ ꯁꯣꯔꯣꯛ ꯊꯨꯝꯖꯤꯟꯕ ꯌꯨꯝꯗ ꯊꯨꯝꯖꯤꯜꯂꯛꯄ ꯑꯃꯥꯏꯅ ꯌꯥꯝꯅ ꯇꯧꯒꯜꯂꯤ ꯑꯗꯒꯤ ꯗ꯭ꯔꯦꯟꯁꯦ ꯂꯩ ꯇꯥꯔꯒꯁꯨ ꯃꯅꯥꯛ ꯅꯛꯄ ꯑꯗꯨꯋꯥꯏꯗꯒꯤ ꯑꯅꯛꯄ ꯃꯤꯁꯤꯡꯁꯤꯅ ꯑꯩꯈꯣꯏꯒꯤ ꯃꯥꯒꯤ ꯃꯥꯒꯤ ꯌꯨꯝꯒꯤ ꯑꯃꯣꯠ ꯑꯀꯥꯏ ꯃꯌꯥꯝꯁꯦ ꯗ꯭ꯔꯦꯟꯗꯨꯗ ꯍꯩꯅꯕꯤ ꯑꯣꯏꯅ ꯍꯥꯏ ꯇꯥꯔꯦꯅꯦ ꯑꯗꯨꯝ ꯊꯥꯗꯕ ꯊꯦꯡꯅꯖꯕꯁꯨ ꯌꯥꯎꯖꯩ ꯑꯗꯨꯒꯨꯝꯕ ꯃꯌꯥꯝꯗꯨꯁꯨ ꯂꯩꯔꯦ ꯑꯗꯨꯒꯨꯝꯕꯗꯨꯅ ꯑꯩꯈꯣꯏꯒꯤ ꯗ꯭ꯔꯦꯟꯁꯤ ꯐꯨꯡꯒꯠꯂꯛꯄ ꯐꯨꯡꯒꯠꯂꯛꯄꯒꯤ ꯃꯇꯨꯡꯏꯟꯅ ꯏꯁꯤꯡꯁꯦ ꯆꯦꯟꯗ꯭ꯔꯕꯅꯤꯅ ꯑꯗꯨꯝ ꯀꯩꯅꯣ ꯇꯧꯕꯁꯨ ꯌꯥꯎꯔꯦ ꯊꯨꯝꯖꯤꯜꯂꯛꯄꯁꯨ ꯌꯥꯎꯔꯦ ꯑꯗꯨꯒ ꯃꯁꯤ ꯃꯇꯧ ꯀꯔꯝꯅ ꯑꯩꯈꯣꯏꯒꯤ ꯐꯍꯟꯒꯅꯤ ꯍꯥꯏ ꯇꯥꯔꯒꯗꯤ ꯑꯩ ꯄꯥꯜꯂꯤꯕ ꯍꯥꯏꯗꯤ ꯃꯇꯝ ꯃꯇꯝꯗꯨꯒꯤ ꯄꯥꯜꯂꯤꯕ ꯂꯩꯉꯥꯛꯇꯨꯅ ꯅꯠꯇ꯭ꯔꯒ ꯃꯗꯨꯕꯨ ꯑꯣꯛꯄꯤꯔꯤꯕ ꯊꯤꯀꯗꯥꯔ ꯑꯗꯨꯅ ꯃꯊꯝꯃꯣꯏ ꯁꯦꯡꯅ ꯊꯕꯛꯁꯦ ꯇꯧꯕꯤꯕ ꯇꯧꯕꯤꯕ ꯃꯇꯝꯗ ꯑꯦ ꯁꯣꯔꯣꯛꯁꯤꯗꯒꯤ ꯗ꯭ꯔꯦꯟꯅ ꯋꯥꯡꯈꯠꯂꯒꯗꯤ ꯏꯁꯤꯡꯁꯤ ꯆꯦꯜꯂꯣꯏ ꯈꯣꯠꯂꯣꯏ ꯍꯥꯏꯕꯁꯦ ꯑꯩꯈꯣꯏꯗꯒꯤ ꯃꯣꯏꯅ ꯍꯦꯟꯅ ꯈꯪꯉꯕꯅꯤ ꯑꯗꯨꯅ ꯀ꯭ꯋꯥꯂꯤꯇꯤ ꯃꯦꯟꯇꯦꯟ ꯇꯧꯔꯒ ꯌꯥꯝ ꯐꯖꯅ ꯁꯥꯕꯤꯕ ꯁꯥꯕꯁꯤꯗ ꯑꯩꯈꯣꯏꯒꯤ ꯊꯕꯛꯁꯦ ꯂꯣꯏꯈ꯭ꯔꯒ ꯂꯣꯏꯔꯦ ꯍꯥꯏꯕꯒꯤ ꯃꯇꯧꯗꯧꯅ ꯁꯥꯕꯤꯗꯕ ꯃꯣꯏꯅ ꯍꯦꯛ ꯁꯥꯕ ꯂꯣꯏꯔꯝꯃꯒ ꯈꯔꯅꯤ ꯂꯩꯔꯒ ꯅꯤꯡꯈꯥꯏꯔꯒ ꯐꯨꯟꯖꯤꯟꯕꯁꯨ ꯑꯗꯨꯝ ꯌꯥꯎꯋꯤ ꯑꯗꯒꯤ ꯑꯃꯣꯠ ꯑꯀꯥꯏꯅ ꯐꯨꯟꯖꯤꯟꯕꯁꯨ ꯌꯥꯎꯋꯤ ꯑꯗꯨꯒꯨꯝꯕ ꯃꯌꯥꯝꯁꯦ ꯑꯩꯈꯣꯏꯒꯤ ꯀꯩꯔꯣꯜ ꯂꯩꯀꯥꯏꯒꯤ ꯀ꯭ꯂꯕꯀꯤ ꯑꯣꯏꯔꯣ ꯁꯪꯁꯊꯥꯟꯅꯕꯨ ꯑꯣꯏꯔꯣ ꯅꯠꯇ꯭ꯔꯒ ꯑꯩꯈꯣꯏꯒꯤ ꯏꯁꯇꯦꯠ ꯐꯣꯔꯁꯀꯨꯝꯕ ꯑꯩꯈꯣꯏꯒꯤ ꯀꯩꯅꯣꯒꯤ ꯂꯩꯉꯥꯛꯀꯤ ꯍꯥꯏ ꯇꯥꯔꯦ ꯑꯁꯤꯒꯨꯝꯕꯁꯤꯅꯁꯨ ꯃꯣꯏꯗ ꯑꯍꯛꯄ ꯆꯩꯔꯥꯛ ꯍꯥꯏ ꯇꯥꯔꯦꯅꯦ ꯑꯍꯛꯄ ꯍꯥꯏꯗꯅ ꯃꯣꯏꯗ ꯀꯥ ꯍꯦꯟꯕ ꯀꯩꯅꯣꯕꯨꯗꯤ ꯅꯠꯇꯦ ꯁꯤꯗ ꯀꯔꯤꯒꯨꯝꯕ ꯁꯨꯃꯥꯏꯅ ꯃꯥꯒꯤ ꯃꯥꯒꯤ ꯃꯄꯥꯁꯤꯗ ꯁꯨꯃꯥꯏꯅ ꯇꯧꯕꯤꯔꯒꯗꯤ ꯑꯩꯈꯣꯏꯅ ꯐꯥꯏꯟ ꯑꯣꯏꯅ ꯃꯣꯏꯗꯒꯤ ꯄꯩꯁꯥ ꯂꯧꯁꯤ ꯍꯥꯏꯕꯒꯤꯗꯤ ꯅꯠꯇꯦ ꯑꯗꯨꯕꯨ ꯂꯨꯅ ꯅꯥꯟꯅ ꯂꯩꯅꯕꯒꯤꯗꯃꯛꯇ ꯑꯦ ꯐꯥꯏꯟ ꯑꯣꯏꯅ ꯂꯨꯄꯥ ꯆꯥꯝꯃ ꯂꯧꯅꯤ ꯆꯅꯤ ꯂꯧꯅꯤ ꯅꯠꯇ꯭ꯔꯒ ꯆꯥꯝꯃꯉꯥ ꯂꯧꯅꯤ ꯂꯤꯁꯤꯡ ꯂꯧꯅꯤ ꯍꯥꯏꯕꯁꯤꯃꯒꯤ ꯑꯀꯤꯕꯁꯦ ꯂꯩꯍꯟꯕꯤꯕ ꯑꯗꯨ ꯑꯣꯏꯇꯥꯔꯒꯗꯤ ꯗ꯭ꯔꯦꯟꯁꯦ ꯃꯣꯠꯁꯤꯜꯂꯔꯣꯏ ꯃꯣꯠꯁꯤꯟꯗꯔꯕꯅꯤꯅ ꯀ꯭ꯋꯥꯂꯤꯇꯤ ꯃꯦꯟꯇꯦꯟ ꯐꯖꯅ ꯇꯧꯔꯒ ꯆꯟꯕꯤꯔꯕ ꯗ꯭ꯔꯦꯟꯁꯦ ꯃꯣꯠꯁꯤꯟꯕꯤꯗ꯭ꯔꯕ ꯑꯗꯨ ꯑꯣꯏ ꯇꯥꯔꯒꯗꯤ ꯑꯩꯈꯣꯏꯒꯤ ꯂꯩꯔꯛ ꯈꯨꯜꯂꯛꯇꯁꯨ ꯗ꯭ꯔꯦꯟꯁꯦ ꯃꯐꯝ ꯆꯥ ꯆꯥꯅ ꯊꯝꯕꯤꯕ ꯑꯣꯏ ꯇꯥꯔꯒꯗꯤ ꯃꯗꯨꯗꯒꯤ ꯅꯣꯡꯒꯤ ꯏꯁꯤꯡꯗꯒꯤ ꯆꯦꯟꯊꯔꯛꯄ ꯃꯌꯥꯝꯗꯨꯅ ꯑꯩꯈꯣꯏꯒꯤ ꯂꯧ ꯎꯖꯔꯤꯕ ꯏꯆꯤꯜ ꯏꯅꯥꯎ ꯑꯗꯒꯤ ꯃꯌꯥꯝꯁꯤꯗ ꯏꯁꯤꯡꯒꯤ ꯑꯋꯥꯠꯄꯁꯨ ꯂꯧ ꯎꯕꯒꯤ ꯏꯁꯤꯡ ꯂꯩꯇꯕꯒꯤ ꯑꯋꯥꯠꯄꯁꯨ ꯂꯩꯔꯔꯣꯏ ꯑꯗꯨ ꯀꯥꯟꯅꯕꯁꯦ ꯏꯁꯤꯡꯁꯦ ꯑꯔꯦꯝꯕꯗ ꯌꯨꯝꯂꯛꯇ ꯀꯩꯗ ꯊꯨꯝꯖꯤꯜꯂꯒ ꯃꯤꯑꯣꯏꯕꯗ ꯁꯣꯛꯍꯟꯗꯅ ꯂꯩꯒꯗꯕꯒꯤ ꯁꯔꯨꯛꯄꯨꯗꯤ ꯁꯨꯃꯥꯏꯅ ꯀ꯭ꯋꯥꯂꯤꯇꯤ ꯃꯦꯟꯇꯦꯟ ꯇꯧꯕꯤꯔꯒ ꯑꯗꯒꯤ ꯃꯅꯥꯛ ꯅꯛꯄ ꯑꯗꯨꯋꯥꯏꯗ ꯂꯩꯕꯤꯔꯤꯕ ꯏꯆꯤꯜ ꯏꯅꯥꯎꯁꯤꯡꯗ ꯑꯍꯛꯄ ꯆꯩꯔꯥꯛꯁꯤꯡꯁꯤ ꯄꯤꯕꯤꯔꯒ ꯑꯩꯈꯣꯏꯒꯤ ꯂꯧꯎ ꯁꯤꯡꯎ ꯇꯧꯖꯔꯤꯕ ꯏꯆꯤꯜ ꯏꯅꯥꯎ ꯏꯃꯥ ꯏꯕꯦꯜꯁꯤꯡ ꯃꯌꯥꯝꯁꯤꯡꯁꯤꯒꯤ ꯈꯨꯗꯣꯡꯆꯥꯕ ꯑꯣꯏꯅ ꯂꯧꯕꯨꯛꯇꯥ ꯊꯥꯗꯕꯤꯔꯕ ꯑꯗꯨ ꯑꯣꯏ ꯇꯥꯔꯒꯗꯤ ꯑꯩꯈꯣꯏꯁꯨ ꯂꯧ ꯎꯖꯗꯇꯥꯔꯒꯁꯨ ꯎꯔꯒ ꯁꯤꯖꯤꯟꯅꯔꯤꯕ ꯃꯣꯏꯅ ꯎꯔꯒ ꯄꯨꯊꯣꯔꯛꯏꯕ ꯄꯣꯊꯣꯛꯇꯣ ꯑꯩꯈꯣꯏꯅ ꯆꯥꯔꯤꯕꯅꯤꯅ ꯑꯩ ꯈꯛꯇꯅ ꯂꯧ ꯎꯔꯒ ꯑꯩꯈꯛ ꯆꯥꯕ ꯅꯠꯇꯦ ꯂꯧ ꯎꯗ꯭ꯔꯤꯕ ꯃꯌꯥꯝ ꯑꯃꯁꯨ ꯏꯟꯖꯤꯅꯤꯌꯥꯔ ꯗꯣꯛꯇꯔ ꯄꯨꯂꯤꯁ

ꯇꯨꯡꯒꯤ ꯁꯨ ꯃꯌꯥꯝ ꯑꯃ ꯂꯩꯔꯦ ꯑꯗꯨꯒ ꯗ꯭ꯔꯦꯟꯁꯦ ꯊꯨꯝꯖꯤꯟ ꯇꯥꯔꯒꯗꯤ ꯑꯩꯈꯣꯏꯗ ꯂꯥꯏꯅꯥ ꯇꯤꯟꯅꯥ ꯃꯌꯥꯝ ꯑꯃꯁꯨ ꯄꯣꯛꯂꯛꯅꯤꯉꯥꯏ ꯑꯣꯏ ꯃꯔꯝ ꯑꯗꯨꯅ ꯆꯦꯟꯁꯤꯟꯃꯤꯟꯅꯁꯤ ꯃꯌꯥꯝ ꯄꯨꯝꯅꯃꯛ ꯑꯗꯨꯒ ꯐꯖꯅ ꯑꯩꯈꯣꯏꯒꯤ ꯂꯧꯁꯤꯡꯗ ꯊꯥꯗꯔꯒ ꯃꯍꯩ ꯃꯔꯣꯡꯗ ꯏꯁꯤꯡ ꯋꯥꯠꯇꯅꯤꯉꯥꯏꯒꯤꯗꯃꯛꯇ ꯂꯧꯕꯨꯛꯇ ꯊꯥꯗꯅꯕ ꯗ꯭ꯔꯦꯟꯁꯦ ꯐꯖꯅ ꯁꯦꯝꯕꯤꯅꯕ ꯍꯥꯏꯖꯔꯤ